ꯍꯜꯂꯣ ꯑꯩ ꯏꯂꯦꯛꯇ꯭ꯔꯤꯛꯀꯤ ꯄꯣꯠ ꯈꯔ ꯂꯩꯖꯒꯦ ꯇꯧꯕꯅꯤ ꯑꯗꯨ ꯁꯣꯝꯅ ꯕ꯭ꯂꯕ ꯕ꯭ꯂꯕꯁꯤ ꯀꯌꯥ ꯆꯥꯡ ꯄꯤꯔꯤꯕ ꯑꯗꯨꯒ ꯏꯂꯦꯛꯇ꯭ꯔꯤꯛꯀꯤ ꯑꯥꯏꯇꯦꯝꯁꯤꯡꯁꯤꯗ ꯑꯥꯏꯔꯟꯁꯨ ꯈꯔ ꯑꯃ ꯑꯅꯤ ꯑꯍꯨꯝꯒꯨꯝꯕ ꯂꯩꯅꯤꯡꯏ ꯑꯗꯨꯗꯒꯤ ꯏꯂꯦꯛꯇ꯭ꯔꯤꯛꯀꯤ ꯕ꯭ꯂꯕꯁꯤꯗ ꯈ꯭ꯋꯥꯏꯗꯒꯤ ꯀꯣꯁꯂꯤ ꯑꯣꯏꯖꯔꯒꯁꯨ ꯑꯐꯕ ꯀ꯭ꯋꯥꯂꯤꯇꯤꯗ ꯕ꯭ꯂꯕ ꯈꯔ ꯄꯥꯝꯖꯕ ꯑꯃꯅ ꯐꯦꯟꯁꯤꯗ ꯀꯔꯝꯕ ꯃꯈꯜꯒꯤ ꯐꯦꯟꯅ ꯈ꯭ꯋꯥꯏꯗꯒꯤ ꯍꯦꯟꯅ ꯐꯕ ꯑꯣꯏꯔꯤꯕ ꯑꯃꯅ ꯏꯂꯦꯛꯇ꯭ꯔꯤꯛꯀꯤ ꯏꯀ꯭ꯋꯤꯞꯃꯦꯟ ꯃꯈꯩꯁꯤꯗ ꯑꯩꯈꯣꯏꯒꯤ ꯍꯤꯇꯔꯒꯨꯝꯕ ꯃꯩ ꯌꯥꯏꯅꯕ ꯁꯤꯃꯁꯨ ꯄꯥꯝꯖꯕ ꯈꯔ ꯑꯍꯨꯝꯒꯨꯝꯕꯒꯤ ꯑꯩꯈꯣꯏꯒꯤ ꯏꯂꯦꯛꯇ꯭ꯔꯤꯛꯀꯤ ꯕ꯭ꯂꯕꯁꯤ ꯊꯥꯟꯒꯗꯕꯅꯤ ꯑꯗꯨ ꯀꯌꯥꯝꯒꯤ ꯆꯥꯡꯗ ꯄꯤꯔꯤꯕ ꯑꯗꯨ ꯈꯔ ꯍꯪꯖꯒꯦ ꯇꯧꯕꯅꯤ ꯁꯥꯔ ꯀꯥꯗ ꯊꯥꯟꯕ ꯌꯥꯕ ꯍꯤꯇꯔꯒꯨꯝꯕꯁꯤꯅ ꯃꯈꯜ ꯀꯌꯥ ꯌꯥꯝ ꯂꯩꯕꯒꯦ ꯍꯤꯇꯔꯗꯨ ꯃꯃꯜ ꯀꯌꯥꯗꯒꯤ ꯀꯌꯥ ꯐꯥꯎꯕ ꯂꯩꯕꯤꯕꯅꯣ ꯑꯗꯨꯁꯨ ꯈꯤꯇꯪ ꯈꯪꯖꯕ ꯄꯥꯝꯕ ꯋꯥꯟ ꯊꯥꯎꯖꯟ ꯇꯨ ꯍꯟꯗ꯭ꯔꯦꯗꯁꯤꯒꯤ ꯃꯃꯟꯅ ꯀꯌꯥꯝ ꯄꯤꯕꯤꯔꯤꯕ ꯑꯗꯨ ꯈꯛꯁꯨ ꯈꯪꯖꯅꯤꯡꯕ ꯑꯣꯖꯥꯒꯤ ꯗꯨꯀꯥꯟꯒꯤ ꯂꯣꯀꯦꯁꯟ ꯀꯗꯥꯏꯗ ꯂꯣꯀꯦꯁꯟꯗꯨ ꯑꯃꯨꯛꯇꯪ ꯑꯩ ꯈꯪꯖꯕ ꯄꯥꯝꯕ ꯑꯗꯨ ꯑꯣꯖꯥꯒꯤ ꯂꯣꯀꯦꯁꯅꯗꯨ ꯍꯥꯏꯕꯤꯔꯒꯗꯤ ꯑꯩ ꯅꯨꯃꯤꯠ ꯅꯤꯅꯤ ꯍꯨꯝꯅꯤꯒꯤ ꯃꯅꯨꯡꯗ ꯂꯥꯛꯆꯒꯦ ꯇꯧꯕꯅꯤ ꯁꯥꯔ ꯏꯂꯦꯛꯇ꯭ꯔꯤꯛꯀꯦꯜ ꯏꯀ꯭ꯋꯤꯞꯃꯦꯟ ꯁꯥꯔꯒꯤ ꯍꯣꯇꯦꯜ ꯗꯨꯀꯥꯟꯁꯦ ꯄꯨꯡ ꯀꯌꯥꯗꯒꯤ ꯀꯌꯥ ꯐꯥꯎꯕ ꯍꯥꯡꯕꯤꯕꯒꯦ ꯑꯗꯨꯒ ꯑꯣꯖꯥꯒꯤ ꯐꯪꯅꯒꯗꯕ ꯇꯥꯏꯃꯤꯡꯗꯣ ꯑꯗꯨꯗ ꯂꯥꯛꯆꯒꯦ ꯑꯣꯖꯥꯒꯤ ꯇꯥꯏꯃꯤꯡꯗꯣ ꯑꯩ ꯂꯥꯛꯆꯔꯒ ꯑꯣꯖꯥꯒꯤ ꯅꯣꯂꯦꯁ ꯑꯦꯛꯆꯦꯟ ꯇꯧꯅꯔꯒ ꯑꯣꯖꯥꯒ ꯑꯩꯒ ꯐꯥꯎꯗꯣꯛꯅꯔꯒ ꯑꯗꯨ ꯍꯥꯏꯖꯒꯦ ꯇꯧꯕꯅꯤ ꯑꯣꯖꯥ ꯀꯔꯝ ꯀꯔꯝꯕ ꯃꯇꯝꯗ ꯂꯩꯕꯤꯒꯦ ꯑꯣꯖꯥꯕꯨ ꯄꯣꯠꯁꯤ ꯈꯔ ꯌꯥꯝꯅ ꯂꯧꯕ ꯇꯥꯔꯒꯗꯤ ꯑꯣꯖꯥꯅ ꯀꯟꯁꯦꯁꯟꯒꯨꯝꯕ ꯄꯤꯕꯤꯕ ꯉꯝꯕ꯭ꯔꯥ ꯑꯗꯨ ꯈꯛꯀꯤ ꯋꯥꯅꯤ ꯑꯥ ꯌꯨꯝ ꯐꯥꯎꯕ ꯊꯤꯟꯕꯒꯤ ꯆꯥꯔ꯭ꯖꯁꯤ ꯑꯣꯖꯥ ꯇꯤꯡꯕ ꯑꯣꯖꯥꯈꯣꯏꯅ ꯐ꯭ꯔꯤ ꯑꯣꯐ ꯀꯣꯁꯇ ꯊꯤꯟꯕꯤꯕ꯭ꯔꯥ ꯑꯗꯨ ꯈꯛ ꯍꯪꯖꯒꯦ ꯇꯧꯕꯅꯤ ꯁꯥꯔ

ꯂꯧꯕ ꯂꯥꯛꯄ ꯃꯇꯝꯗ ꯑꯩꯈꯣꯏꯒꯤ ꯑꯩꯈꯣꯏ ꯆꯥꯔ꯭ꯖꯁꯤ ꯑꯣꯖꯥꯅ ꯑꯩꯈꯣꯏꯒꯤ ꯂꯨꯄꯥ ꯂꯤꯁꯤꯡ ꯑꯅꯤ ꯂꯤꯁꯤꯡ ꯑꯍꯨꯝ ꯂꯤꯁꯤꯡ ꯃꯉꯥꯒꯤ ꯄꯣꯠ ꯂꯩꯕ ꯇꯥꯔꯒꯗꯤ ꯐ꯭ꯔꯤ ꯑꯣꯐ ꯀꯣꯁꯇ ꯊꯤꯜꯂꯤ ꯍꯥꯏꯕꯁꯤ ꯌꯥꯝ ꯅꯨꯡꯉꯥꯏꯖꯔꯦ ꯑꯩ ꯑꯇꯩꯗꯁꯨ ꯇꯝꯖꯔꯒꯦ ꯁꯥꯔ ꯑꯗꯨꯗꯤ ꯁꯥꯔꯅ ꯂꯩꯒꯗꯕ ꯅꯨꯃꯤꯠꯇꯨꯗ ꯏꯔꯥꯏ ꯅꯠꯇ꯭ꯔꯗꯤ ꯑꯇꯩ ꯃꯇꯝ ꯂꯩ ꯍꯥꯏꯕꯗꯨ ꯑꯩ ꯂꯥꯛꯆꯒꯦ ꯁꯥꯔ ꯑꯗꯨꯅ ꯁꯥꯔ ꯌꯥꯔꯒꯗꯤ ꯌꯥꯔꯤꯕꯃꯈꯩ ꯃꯃꯟꯁꯤ ꯈꯔ ꯇꯥꯕꯤꯌꯨ ꯔꯤꯇꯦꯜ ꯄ꯭ꯔꯥꯏꯖꯇꯒꯤ ꯑꯗꯨꯅ ꯁꯤꯒꯤ ꯆꯨꯝꯅ ꯁꯨꯝ ꯃꯌꯥꯝꯒꯤ ꯑꯣꯏꯅ ꯍꯥꯏꯅꯩ ꯏꯂꯦꯛꯇ꯭ꯔꯤꯛꯀꯤ ꯄꯣꯠ ꯍꯥꯏꯕꯁꯤꯗꯤ ꯌꯥꯝꯅ ꯀꯟꯁꯦꯁꯟ ꯄꯤꯅꯩ ꯍꯥꯏ ꯃꯔꯝ ꯑꯗꯨꯅ ꯑꯗꯩ ꯁ꯭ꯄꯤꯁꯦꯜ ꯀꯟꯁꯦꯁꯟ ꯄꯤꯕꯤꯔꯒ ꯑꯩꯒꯤꯁꯤ ꯌꯨꯝ ꯐꯥꯎꯕ ꯊꯤꯟꯕꯤꯎ ꯍꯥꯏꯖꯒꯦ ꯇꯧꯕꯅꯤ ꯁꯥꯔ

ꯑꯣꯖꯥꯒ ꯍꯛꯊꯦꯡꯅꯅ ꯋꯥꯔꯤ ꯁꯥꯕꯗ ꯑꯣꯖꯥꯅ ꯄꯤꯔꯤꯕ ꯁꯦꯗꯨꯜ ꯇꯥꯏꯝꯗ ꯑꯩ ꯑꯗꯨꯝ ꯂꯥꯛꯆꯒꯦ ꯑꯃꯅ ꯑꯣꯖꯥ ꯀꯔꯤꯒꯤ ꯑꯩꯈꯣꯏꯒꯤ ꯃꯅꯤꯄꯨꯔꯁꯤꯗꯒꯤ ꯊꯧꯕꯥꯜ ꯑꯦꯔꯤꯌꯥ ꯁꯤꯗꯗꯤ ꯑꯣꯖꯥꯒꯤ ꯗꯨꯀꯥꯟꯅ ꯈꯔ ꯍꯦꯟꯅ ꯃꯃꯤꯡ ꯆꯠꯂꯦ ꯃꯔꯝ ꯑꯗꯨꯅ ꯑꯣꯖꯥꯒꯤ ꯗꯨꯀꯥꯟꯕꯨ ꯊꯤꯖꯔꯛꯄꯅꯤ ꯑꯗꯨꯅ ꯑꯩꯈꯣꯏ ꯑꯊꯨꯕ ꯃꯇꯝꯗ ꯑꯣꯖꯥꯒꯤꯗ ꯑꯩꯈꯣꯏ ꯂꯥꯛꯆꯒꯦ ꯑꯗꯨꯒ ꯂꯥꯛꯇ꯭ꯔꯤꯉꯩꯗ ꯑꯩꯈꯣꯏ ꯐꯣꯟ ꯍꯥꯟꯅ ꯇꯧꯖꯔꯛꯀꯦ ꯁꯥꯔ ꯑꯗꯨꯒ ꯑꯣꯖꯥꯅ ꯃꯇꯝ ꯆꯥꯅ ꯂꯥꯛꯄꯤꯔꯒ ꯑꯩꯈꯣꯏꯒ ꯎꯅꯁꯤ ꯑꯗꯨ ꯍꯥꯏꯖꯒꯦ ꯇꯧꯕꯅꯤ ꯁꯥꯔ ꯊꯦꯡ ꯌꯨ ꯌꯥꯝ ꯅꯨꯡꯉꯥꯏꯔꯦ ꯁꯥꯔ ꯊꯝꯖꯔꯒꯦ ꯁꯥꯔ ꯑꯣꯀꯦ ꯎꯝ ꯎꯝ ꯎꯝ